ꯊꯕꯛ ꯇꯧꯕ ꯃ ꯃꯇꯝꯗ ꯅꯨꯉꯥꯏꯇꯕ ꯊꯦꯡꯅꯩ ꯍꯥꯏꯕ ꯑꯗꯨꯝ ꯌꯥꯔꯦ ꯊꯦꯡꯅꯕ ꯋꯥꯗꯤ ꯉꯁꯤꯁꯨ ꯑꯗꯨꯝ ꯊꯦꯡꯅꯩ ꯉꯥꯁꯥꯏ ꯊꯕꯛ ꯆꯠꯄꯗ ꯑꯦꯝꯄ꯭ꯂꯣꯏ ꯀꯅꯥꯝꯇ ꯂꯩꯔꯝꯗꯦꯕ ꯍꯥꯏꯗꯤ ꯆꯧꯀꯤꯗꯥꯔꯕꯨ ꯑꯣꯏꯔꯣ ꯆꯧꯀꯤꯗꯥꯔ ꯂꯩ ꯂꯩꯅ ꯆꯧꯀꯤꯗꯥꯔꯁꯦ ꯑꯩ ꯏꯁꯥꯅ ꯑꯣꯏꯕꯒ ꯆꯞ ꯃꯥꯟꯅꯩ ꯑꯗꯨꯒ ꯄꯦ ꯄꯦꯒꯤ ꯃꯇꯥꯡꯁꯦ ꯗꯦꯠ ꯋꯥꯟ ꯇꯨꯗ ꯑꯌꯥꯝꯕ ꯁꯦꯟꯇ꯭ꯔꯦꯜꯒꯤꯗꯤ ꯐꯪꯅꯩꯕ ꯑꯩꯈꯣꯏ ꯃꯅꯤꯄꯨꯔ ꯒꯣꯔꯃꯦꯟ ꯖꯣꯕ ꯇꯧꯕ ꯑꯩꯈꯣꯏꯒꯤꯗꯤ ꯗꯦꯠ ꯇꯣꯏꯟꯇꯤ ꯇꯣꯏꯟꯇꯤꯁꯤ ꯇꯣꯂꯣꯞꯁꯦ ꯆꯥꯡ ꯅꯥꯏꯗꯦ ꯍꯥꯏꯕ ꯇꯥꯔꯦ ꯑꯗꯨꯝ